ꯃꯔꯨꯑꯣꯏꯅ ꯃꯅꯤꯄꯨꯔꯗ ꯃꯅꯤꯄꯨꯔꯤ ꯂꯣꯟ ꯑꯁꯤ ꯄꯣꯄꯨꯂꯔ ꯑꯣꯏꯅ ꯁꯤꯖꯤꯟꯅꯩ ꯑꯦꯠꯚꯔꯇꯥꯏꯁ ꯇꯧꯕ ꯑꯃꯗꯤ ꯄꯕ꯭ꯂꯤꯁꯤꯇꯤ ꯆꯠꯄꯗ ꯃꯅꯤꯄꯨꯔꯤ ꯂꯦꯡꯒ꯭ꯋꯨꯖꯅ ꯃꯔꯨꯑꯣꯏꯅ ꯁꯤꯖꯤꯟꯅꯩ ꯃꯔꯝꯗꯤ ꯃꯅꯤꯄꯨꯔꯤ ꯂꯦꯡꯒ꯭ꯋꯨꯖꯅ ꯍꯦꯟꯅ ꯈꯪꯕ ꯄ꯭ꯔꯖꯥꯅ ꯍꯦꯟꯅ ꯌꯥꯝꯕꯅ ꯃꯔꯝ ꯑꯣꯏꯗꯨꯅ ꯃꯌꯥꯝꯗ ꯑꯟꯗꯔꯁꯇꯦꯟ ꯇꯧꯅꯕ ꯑꯦꯋꯥꯔꯅꯦꯁ ꯑꯦꯋ꯭ꯌꯥꯔ ꯑꯣꯏꯕ ꯍꯦꯟꯅꯕꯒꯤꯗꯃꯛ ꯃꯅꯤꯄꯨꯔꯤ ꯂꯦꯡꯒ꯭ꯋꯨꯖ ꯑꯁꯤꯅ ꯍꯦꯟꯅ ꯃꯔꯨꯑꯣꯏꯅ ꯁꯤꯖꯤꯟꯅꯩ